ꯅꯍꯥꯟꯋꯥꯏ ꯑꯩꯅ ꯐꯣꯟ ꯀꯨꯏꯗ꯭ꯔꯤ ꯑꯩꯅ ꯑꯩ ꯐꯣꯟ ꯂꯧꯈꯤꯕꯗꯣ ꯆꯥꯟꯗꯦꯜ ꯕꯖꯥꯔ ꯆꯥꯟꯗꯦꯜ ꯕꯖꯥꯔ ꯂꯧꯈꯤꯕꯅꯦꯕ ꯑꯗꯣ ꯑꯩ ꯐꯣꯟꯗꯣ ꯔꯦꯌꯦꯜꯃꯤ ꯇꯦꯟ ꯄ꯭ꯔꯣꯅꯦꯕ ꯑꯗꯨꯒ ꯗꯤꯕꯥꯏꯖꯅ ꯒꯦꯃꯤꯡ ꯐꯣꯟꯅꯦꯕ ꯑꯩꯅ ꯂꯧꯔꯤꯗꯣ ꯏꯁꯅꯦꯞ ꯗ꯭ꯔꯦꯒꯟ ꯁꯤꯛꯁ ꯍꯟꯗ꯭ꯔꯦꯗ ꯐꯤꯐꯇꯤ ꯌꯥꯎꯔꯦ ꯑꯗꯨꯒ ꯔꯥꯝꯅ ꯑꯩꯠ ꯄ꯭ꯂꯁ ꯑꯩꯠ ꯌꯥꯎꯔꯦꯕ ꯑꯗꯨꯒ ꯏꯁꯇꯣꯔꯦꯖꯅ ꯋꯥꯟ ꯇꯨ ꯑꯩꯠꯅꯦꯕ ꯑꯗꯨ ꯏꯁꯇꯣꯔꯦꯖꯇꯨ ꯑꯗꯨꯝ ꯐꯖꯩ ꯐꯥꯁ ꯆꯥꯔꯖꯤꯡꯁꯨ ꯑꯣꯏꯌꯦ ꯕꯦꯇ꯭ꯔꯤ ꯍꯦꯜꯠꯁꯨ ꯑꯗꯨꯝ ꯕꯦꯇ꯭ꯔꯤꯁꯨ ꯑꯗꯨꯝ ꯀꯨꯏꯅ ꯆꯠꯂꯦ ꯅꯨꯡꯗꯥꯡꯗ ꯆꯥꯔꯖ ꯇꯧꯔꯗꯤ ꯍꯌꯦꯡ ꯐꯥꯎ ꯑꯗꯨꯝ ꯁꯤꯖꯤꯟꯅꯕ ꯌꯥꯏ ꯑꯗꯨꯒ ꯀꯦꯃꯦꯔꯥꯁꯨ ꯑꯗꯨꯝ ꯑꯗꯨ ꯀꯦꯃꯦꯔꯥꯁꯨ ꯑꯗꯨꯝ ꯁꯦꯡꯅ ꯆꯠꯂꯦ